ꯑꯩꯅ ꯅꯍꯥꯟ ꯑꯣꯟꯂꯥꯏꯟꯗꯒꯤ ꯇꯦꯛꯁꯕꯨꯛ ꯑꯃ ꯆꯦꯟꯕꯅꯦ ꯑꯗꯣ ꯃꯈꯣꯏꯗꯒꯤ ꯆꯦꯟꯕꯅ ꯄꯩꯁꯥꯁꯨ ꯃꯃꯟ ꯍꯣꯡꯊꯔꯦ ꯑꯗꯨꯗꯨꯒ ꯉꯟꯅꯁꯨ ꯊꯤꯟꯕꯤꯔꯛꯑꯦ ꯑꯗꯣ ꯄꯥꯕꯗ ꯌꯥꯝꯅꯁꯨ ꯀꯥꯟꯅꯩ ꯑꯗꯨꯒ ꯆꯦꯁꯤꯡꯗꯨꯁꯨ ꯌꯥꯝꯅ ꯐꯕ ꯑꯣꯏ